ꯑꯩꯅ ꯏꯕ ꯄꯥꯝꯖꯕꯒꯤ ꯃꯔꯝꯗꯤ ꯑꯩꯅ ꯅꯨꯡꯇꯤꯒꯤ ꯊꯣꯛꯂꯤꯕ ꯊꯧꯗꯣꯛ ꯑꯁꯤ ꯗꯥꯏꯔꯤꯗ ꯏꯁꯤꯜꯂꯒ ꯊꯝꯃꯕ ꯃꯇꯝꯗ ꯑꯩꯒꯤ ꯂꯩꯍꯧꯔꯤꯕ ꯏꯆꯥꯁꯤꯡꯅ ꯍꯌꯦꯡ ꯑꯩꯒꯤ ꯗꯥꯏꯔꯤꯗꯨ ꯄꯥꯕ ꯃꯇꯝꯗ ꯑꯩꯒꯤ ꯏꯄꯥ ꯏꯄꯨꯒꯤ ꯍꯧꯔꯛꯐꯝ ꯈꯪꯅꯕꯅꯤ